ꯑꯩꯅ ꯆꯥꯛ ꯊꯣꯡꯕ ꯃꯇꯝꯗ ꯅꯣꯡꯃ ꯌꯦꯟꯁꯥꯡꯗꯨ ꯊꯨꯝ ꯌꯥꯝꯅ ꯌꯥꯛꯂꯝꯃꯤ ꯊꯨꯝꯗꯨ ꯌꯥꯛꯄ ꯍꯟꯊꯅꯕꯒꯤꯗꯃꯛꯇ ꯑꯂꯨ ꯈꯔ ꯁꯣꯏꯔꯒ ꯍꯥꯞꯆꯤꯟꯕ ꯃꯇꯝ ꯍꯥꯞꯆꯜꯂꯒ ꯉꯍꯥꯛ ꯁꯧꯍꯜꯂꯒ ꯊꯝꯕꯗ ꯊꯨꯝ ꯌꯥꯛꯄ ꯑꯗꯨ ꯍꯟꯊꯈꯤ ꯑꯗꯨꯒ ꯅꯣꯡꯃꯁꯨ ꯆꯥꯛ ꯆꯦꯡ ꯆꯪꯗꯨꯅ ꯆꯥꯛ ꯆꯥꯕ ꯌꯥꯗꯕꯒꯤ ꯐꯤꯕꯝꯗ ꯂꯩꯔꯝꯕ ꯊꯦꯡꯅꯈꯤ ꯃꯗꯨꯗꯁꯨ ꯊꯨꯝ ꯈꯔ ꯆꯥꯏꯁꯤꯟꯗꯨꯅ ꯉꯍꯥꯛ ꯌꯥꯏꯔꯒ ꯊꯝꯕ ꯃꯇꯝꯗ ꯆꯥꯛ ꯑꯗꯨ ꯑꯣꯏꯔꯛꯇꯨꯅ ꯆꯥꯕ ꯌꯥꯈꯤ ꯌꯦꯟꯁꯥꯡ ꯅꯣꯡꯃꯁꯨ ꯌꯦꯟꯁꯥꯡꯗ ꯃꯍꯤ ꯌꯥꯝꯅ ꯂꯥꯡꯕ ꯃꯍꯤ ꯌꯥꯝꯅ ꯌꯥꯝꯃꯝꯕ ꯊꯦꯡꯅꯕꯗꯒꯤ ꯍꯦꯟꯅ ꯅꯪꯁꯤꯟꯅꯕꯒꯤꯗꯃꯛꯇ ꯕꯦꯁꯣꯟ ꯈꯔ ꯊꯤꯠꯂꯒ ꯍꯥꯞꯈꯤ ꯃꯗꯨꯗꯒꯤ ꯍꯦꯟꯅ ꯅꯪꯁꯤꯜꯂꯛꯇꯨꯅ ꯌꯦꯟꯁꯥꯡ ꯑꯗꯨ ꯆꯥꯕ ꯌꯥꯈꯤ